ꯍꯥꯎ ꯍꯜꯂꯣ ꯑꯣ ꯑꯩ ꯂꯧꯎꯕ ꯀꯦꯊꯣꯏꯅꯦ ꯁꯤ ꯄꯥꯏꯔꯛꯏꯁꯦ ꯊꯦꯝꯕꯤ ꯑꯣꯏꯕꯤꯔꯕ꯭ꯔꯣ ꯑꯩꯈꯣꯏꯒꯤ ꯕꯦꯖꯤꯇꯦꯕꯜ ꯃꯅꯥ ꯃꯁꯤꯡ ꯂꯧꯕꯤ ꯂꯧꯕꯗꯣ ꯑꯣ ꯎꯝ ꯍꯣꯏ ꯍꯣꯏ ꯑꯗꯣ ꯍꯧꯖꯤꯛꯀꯤ ꯑꯣꯏꯅꯗꯤ ꯀꯣꯕꯤꯅꯦ ꯑꯗꯒꯤꯗꯤ ꯍꯋꯥꯏ ꯊ꯭ꯔꯥꯛ ꯀꯣꯕꯤ ꯍꯋꯥꯏ ꯃꯨꯕꯤ ꯑꯗꯒꯤ ꯑꯩꯈꯣꯏꯒꯤ ꯐꯥꯝꯒꯤ ꯑꯀꯣꯏꯕꯗ ꯍꯧꯕ ꯁꯣꯝꯁꯨ ꯂꯥꯛꯑꯝꯃꯦꯗꯅ ꯅꯍꯥꯟꯃꯨꯛ ꯄꯣꯠ ꯑꯃꯨꯛ ꯂꯧꯕꯁꯨ ꯑꯗ ꯂꯥꯛꯑꯝꯕꯗ ꯑꯀꯣꯏꯕꯗ ꯌꯣꯡꯆꯥꯛ ꯃꯌꯥꯝ ꯊꯥꯕꯗꯣ ꯑꯗꯨ ꯌꯣꯡꯆꯥꯛꯇꯨꯁꯨ ꯄꯥꯜꯂꯦ ꯑꯗꯒꯤ ꯃꯣꯔꯣꯛꯁꯨ ꯑꯗꯨꯝꯂꯩꯒꯅꯤ ꯑꯗꯒꯤ ꯑꯗꯒꯤ ꯏꯁꯄꯤꯅꯥꯁ ꯁꯤ ꯃꯌꯥꯝꯁꯦ ꯂꯩꯌꯦ ꯑꯗꯣ ꯅꯍꯥꯟꯃꯨꯛꯇꯒꯤ ꯃꯃꯜꯗꯤ ꯈꯔ ꯈꯔꯗꯤ ꯍꯧꯖꯤꯛ ꯑꯃꯨꯛ ꯂꯣꯏꯁꯤꯜꯂꯛꯄꯒꯤ ꯈꯔꯃꯨꯛ ꯀꯩꯅꯣ ꯇꯧꯔꯦꯕꯀꯣ ꯃꯃꯜꯁꯤ ꯍꯦꯟꯒꯠꯂꯦꯕꯀꯣ ꯂꯩꯕꯕꯨꯗꯤ ꯁꯤꯒꯩꯁꯦ ꯂꯩꯌꯦ ꯑꯗꯣ ꯅꯪꯅ ꯀꯔꯤ ꯀꯔꯤ ꯂꯧꯅꯤꯡꯉꯤꯅꯣꯗꯣ ꯑꯗꯨ ꯑꯝꯇ ꯍꯥꯏꯔꯛꯑꯣꯅꯦ ꯎꯝ ꯂꯩꯅꯤꯌꯦ ꯁꯤꯕꯨꯗꯤ ꯑꯗꯨꯝ ꯂꯩꯅꯤꯌꯦ ꯑꯩ ꯑꯗꯨꯝ ꯑꯩꯈꯣꯏꯁꯦ ꯄꯣꯠ ꯆꯩꯁꯤꯡꯁꯤꯕꯨꯗꯤ ꯋꯥꯠꯇꯅ ꯂꯩꯅꯦꯕꯀꯣ ꯑꯩꯈꯣꯏꯒꯤꯗꯤ ꯆꯍꯤ ꯆꯨꯞꯄ ꯑꯗꯨꯝ ꯑꯃ ꯂꯣꯏꯔꯒ ꯑꯃ ꯑꯃ ꯂꯣꯏꯔꯒ ꯑꯃ ꯊꯥꯅ ꯐꯪꯅꯅꯕ ꯍꯥꯏꯗꯅ ꯀꯨꯝꯕꯤ ꯀꯥꯂꯦꯟ ꯅꯥꯏꯗꯈꯩ ꯄꯣꯠ ꯆꯩꯁꯦ ꯑꯗꯨꯝ ꯔꯣꯇꯦꯁꯟꯗ ꯐꯪꯅꯅꯕ ꯍꯥꯏꯅ ꯒ꯭ꯔꯤꯟ ꯍꯥꯎꯁꯇꯁꯨ ꯃꯌꯥꯝ ꯑꯃ ꯊꯥꯔꯤꯌꯦꯕꯀꯣ ꯑꯗꯣ ꯄꯣꯠ ꯆꯩꯗꯤ ꯀꯣꯕꯤꯗꯨꯁꯨ ꯐꯪꯅꯤ ꯀꯣꯕꯤ ꯂꯩꯁꯨ ꯐꯪꯅꯤ ꯍꯋꯥꯏ ꯊ꯭ꯔꯥꯛꯁꯨ ꯐꯪꯅꯤ ꯃꯣꯔꯣꯛ ꯑꯇꯦꯛꯄꯁꯨ ꯐꯪꯅꯦꯕꯀꯣ ꯑꯗꯣ ꯑꯩꯈꯣꯏꯅ ꯅꯪꯅ ꯁꯨꯝ ꯂꯦꯞꯇꯅ ꯂꯧꯒꯦ ꯍꯥꯏꯔꯒꯗꯤ ꯑꯩꯈꯣꯏꯁꯨ ꯑꯇꯩ ꯑꯇꯩ ꯃꯐꯝꯗ ꯄꯤꯊꯣꯛꯑꯣꯏꯗꯣꯏꯅꯦꯕ ꯍꯥꯏꯕꯩꯋꯥꯅꯤ ꯑꯩꯈꯣꯏꯗ ꯁꯤꯗꯩꯗ ꯍꯋꯥꯏꯗꯤ ꯂꯩꯔꯝꯃꯦ ꯌꯥꯝ ꯂꯩꯇ꯭ꯔꯦꯕ ꯍꯧꯖꯤꯛꯇꯤ ꯍꯋꯥꯏ ꯃꯨꯕꯤꯗꯤ ꯂꯩꯇ꯭ꯔꯦꯕꯀꯣ ꯍꯋꯥꯏ ꯃꯨꯕꯤꯗꯣ ꯃꯤ ꯑꯃꯅ ꯂꯧꯈ꯭ꯔꯦꯕ ꯄꯣꯠ ꯃꯐꯝ ꯑꯃꯅ ꯂꯩꯈ꯭ꯔꯦꯕ ꯉꯁꯥꯏꯁꯦ ꯑꯗꯣ ꯅꯪꯅ ꯑꯩꯒ ꯅꯪꯒꯅ ꯗꯤꯜ ꯇꯧꯅꯔꯒꯗꯤ ꯍꯥꯏꯗꯤ ꯄꯣꯠꯁꯦ ꯑꯩꯉꯣꯟꯗꯒꯤ ꯁꯨꯝ ꯂꯧꯅꯤ ꯍꯥꯏꯕꯗꯣ ꯂꯩꯔꯒꯗꯤ ꯑꯩꯁꯨ ꯃꯤꯉꯣꯟꯗ ꯄꯤꯊꯣꯛꯇꯅ ꯈꯥꯛꯀꯗꯣꯏꯅꯤꯗꯅꯀꯣ ꯅꯪꯒꯤ ꯑꯣꯏꯅ ꯏꯕꯥꯏꯅꯤꯒꯤ ꯃꯔꯛꯇ ꯑꯗꯨꯝ ꯑꯧ

ꯑꯩꯒꯤ ꯑꯣꯏꯅꯗꯤ ꯍꯧꯖꯤꯛꯁꯦ ꯃꯔꯨ ꯌꯥꯎꯗꯕꯗꯤ ꯑꯝꯇ ꯂꯩꯇ꯭ꯔꯦꯕꯀꯣ ꯉꯁꯥꯏ ꯂꯣꯏꯅ ꯄꯨꯔ ꯆꯠꯈ꯭ꯔꯦꯕ ꯑꯗꯨꯅ ꯅꯨꯃꯤꯠ ꯃꯉꯥꯅꯤꯃꯨꯛꯇꯤ ꯍꯦꯛꯄ ꯌꯥꯔꯔꯣꯏꯕꯀꯣ ꯍꯧꯖꯤꯛ ꯂꯩꯔꯤꯕ ꯈꯔꯁꯦ ꯑꯗꯨꯅ ꯅꯨꯃꯤꯠ ꯃꯉꯥꯅꯤꯃꯨꯛꯀꯤ ꯃꯇꯨꯡꯗ ꯃꯔꯨ ꯌꯥꯝꯅ ꯍꯦꯟꯅ ꯌꯥꯎꯗꯕꯗꯣ ꯑꯣꯏꯔꯒꯗꯤ ꯁꯤꯡꯖꯨ ꯌꯣꯡꯆꯥꯛꯇꯣ ꯑꯣꯏꯔꯒꯗꯤ ꯅꯨꯃꯤꯠ ꯃꯉꯥꯅꯤ ꯃꯅꯨꯡꯗ ꯃꯇꯨꯡꯗ ꯂꯧꯕ ꯌꯥꯅꯦꯕꯀꯣ ꯑꯗꯨꯒ ꯍꯧꯖꯤꯛ ꯍꯧꯖꯤꯛꯀꯤ ꯑꯣꯏꯅꯗꯤ ꯃꯔꯨ ꯌꯥꯝ ꯑꯇꯣꯡꯕ ꯀꯥꯡꯒꯨꯗꯤ ꯂꯩ ꯑꯗꯨꯒ ꯃꯔꯨ ꯑꯇꯣꯡꯕ ꯍꯥꯏꯁꯦ ꯌꯥꯝ ꯐꯖꯅ ꯇꯣꯡꯉꯦꯕꯀꯣ ꯃꯅꯤꯄꯨꯔꯗ ꯍꯧꯖꯤꯛ ꯃꯅꯤꯄꯨꯔꯒꯤ ꯃꯥꯔꯀꯦꯠꯇ ꯍꯥꯏꯇꯥꯔꯦꯅꯦ ꯑꯗꯨꯒꯨꯝꯕ ꯍꯧꯖꯤꯛꯐꯥꯎꯒꯤꯗꯤ ꯎꯗ꯭ꯔꯤ ꯑꯩꯒꯤꯗ ꯑꯩꯒꯤ ꯄꯔꯗꯛꯁꯤꯅ ꯑꯩꯒꯤ ꯄꯣꯠꯁꯤꯅ ꯑꯍꯥꯟꯕ ꯑꯣꯏꯗꯣꯏꯅꯤ ꯍꯟꯗꯛ ꯆꯍꯤꯒꯤ ꯀꯨꯝꯁꯤꯒꯤ ꯑꯣꯏꯅ ꯑꯗꯨꯅ ꯁꯤꯒꯩꯁꯦ ꯂꯧꯔꯒ ꯅꯨꯃꯤꯠ ꯃꯉꯥꯅꯤꯒꯤ ꯃꯇꯨꯡꯗ ꯍꯧꯖꯤꯛꯀꯤ ꯍꯥꯏꯔꯤꯕ ꯌꯣꯡꯆꯥꯛ ꯁꯤꯡꯖꯨ ꯌꯣꯡꯆꯥꯛꯁꯦ ꯑꯃꯨꯛ ꯂꯧꯕꯗꯤ ꯌꯥꯒꯅꯦꯕꯀꯣ ꯑꯗꯨꯅꯤ ꯁꯤꯅꯦ ꯑꯩꯅ ꯍꯥꯟꯅ ꯄꯥꯎ ꯐꯥꯎꯅꯔꯝꯃꯒꯗꯤ ꯑꯩꯁꯨ ꯈꯥꯛꯑꯝꯒꯗꯧꯕꯅꯦꯕ ꯅꯪꯒꯤ ꯈꯥꯛꯍꯧꯗ꯭ꯔꯕꯅꯤꯅ ꯍꯧꯖꯤꯛꯇꯤ ꯂꯩꯇ꯭ꯔꯦ ꯅꯨꯃꯤꯠ ꯃꯉꯥꯅꯤ ꯃꯇꯨꯡꯗꯗꯤ ꯂꯧꯕ ꯌꯥꯒꯅꯤ ꯑꯇꯣꯞꯄ ꯃꯐꯝ ꯑꯃꯗꯒꯤ ꯑꯣꯏꯅ ꯁꯝꯕꯤꯔꯣ ꯑꯗꯨ ꯌꯣꯡꯆꯥꯛꯇꯣ ꯑꯗꯨꯒ ꯑꯇꯩꯗꯨꯅ ꯑꯩꯉꯣꯟꯗꯒꯤ ꯑꯔꯩꯕꯁꯤꯡꯁꯦ ꯑꯗꯨ ꯄꯦꯛ ꯇꯧꯔꯝꯃꯒꯦꯕꯀꯣ ꯑꯥ ꯍꯧꯖꯤꯛꯀꯤ ꯑꯣꯏꯅ ꯀꯣꯕꯤ ꯍꯧꯖꯤꯛꯀꯤ ꯍꯥꯏꯔꯤꯕ ꯀꯣꯕꯤꯁꯦ ꯀꯤꯂꯣ ꯆꯥꯝꯃꯃꯨꯛꯇꯤ ꯂꯩꯒꯅꯤ ꯀꯣꯕꯤ ꯂꯩꯁꯦ ꯁꯤ ꯍꯌꯦꯡ ꯍꯌꯦꯡ ꯑꯌꯨꯛ ꯉꯟꯇꯥꯒꯤ ꯑꯣꯏꯕꯤꯔꯕ ꯅꯠꯇ꯭ꯔꯣ ꯄꯣꯠꯁꯦ ꯑꯌꯨꯛ ꯉꯟꯇꯥꯗ ꯍꯦꯛ ꯍꯦꯛ ꯂꯧꯕ ꯂꯥꯛꯇꯥꯏꯅꯦ ꯑꯣ ꯑꯗꯨꯗꯤ ꯍꯌꯦꯡ ꯑꯌꯨꯛꯀꯤ ꯑꯣꯏꯅ ꯀꯣꯕꯤ ꯀꯦ ꯖꯤ ꯇꯔꯥ ꯀꯦ ꯖꯤ ꯆꯥꯝꯃꯗꯤ ꯂꯩꯅꯦꯕꯀꯣ

ꯑꯗꯨꯒ ꯍꯋꯥꯏ ꯊ꯭ꯔꯥꯛꯇꯣ ꯀꯤꯂꯣ ꯍꯨꯝꯗ꯭ꯔꯥꯃꯨꯛꯇꯤ ꯂꯩꯒꯗꯧꯕ ꯃꯥꯜꯂꯦ

ꯑꯣ ꯑꯣ ꯑꯣ ꯍꯣꯏ ꯍꯣꯏ ꯊꯝꯃꯦ ꯊꯝꯃꯦ